ꯑꯣ ꯂꯦꯞꯇꯣꯞꯁꯦ ꯀꯔꯝꯕꯒꯤ ꯑꯣꯏꯒꯗꯣꯏꯅꯣ ꯀꯔꯤ ꯀꯝꯄꯅꯤ ꯑꯣꯏꯒꯗꯣꯏꯅꯣ ꯑꯥ ꯑꯗꯨꯗꯤ ꯀꯨꯏꯕꯗꯤ ꯑꯗꯨꯝ ꯊꯅꯝꯃꯒ ꯆꯦꯛ ꯑꯃ ꯍꯥꯟꯅ ꯇꯧꯗꯕ ꯌꯥꯔꯣꯏꯌꯦꯕꯀꯣ ꯍꯥꯏꯕꯗꯤ ꯏꯁꯤꯡ ꯆꯪꯈꯤꯕꯗꯣ ꯁꯤꯗꯣꯛꯂꯒ ꯀꯗꯥꯏꯋꯥꯏ ꯖꯥꯒꯗ ꯆꯪꯈꯤꯕꯅꯣ ꯗꯤꯁꯄ꯭ꯂꯦꯗꯨ ꯄꯨꯔꯥ ꯆꯥꯛꯈ꯭ꯔꯕꯔꯥ ꯅꯠꯇ꯭ꯔꯒꯅ ꯃꯥꯒꯤ ꯑꯥ ꯗꯤꯁꯄ꯭ꯂꯦ ꯃꯈꯣꯡꯗꯨꯗ ꯆꯥꯛꯏꯕ꯭ꯔꯥ ꯑꯗꯨ ꯍꯥꯟꯅ ꯌꯦꯡꯗꯕ ꯌꯥꯔꯣꯏ ꯑꯗꯨ ꯌꯦꯡꯉꯀꯥꯟꯗ ꯑꯦ ꯁꯦꯝꯕ ꯌꯥꯒꯗꯣꯏ ꯑꯣꯏꯔꯗꯤ ꯑꯗꯨꯝ ꯁꯦꯝꯕ ꯌꯥꯅꯦꯕꯀꯣ ꯁꯦꯝꯃꯒꯕꯨꯗꯤ ꯀꯩꯁꯨ ꯄꯩꯁꯥ ꯀꯩꯁꯨ ꯌꯥꯝ ꯆꯪꯉꯣꯏꯌꯦꯕꯀꯣ ꯑꯥ ꯍꯥꯏꯕꯗꯤ ꯑꯥ ꯔꯤꯄꯤꯌꯥꯔꯤꯡ ꯆꯥꯔ꯭ꯖ ꯅꯨꯡ ꯑꯗꯨꯒꯨꯝꯕ ꯆꯪꯂꯛꯀꯅꯤ ꯑꯗꯨꯒ ꯄꯨꯔꯥ ꯑꯣꯏꯅ ꯁꯤꯟꯁꯤ ꯍꯥꯏꯔꯒꯗꯤ ꯁꯤꯟꯕꯒꯤ ꯃꯊꯧ ꯇꯥꯔꯒꯗꯤ ꯄꯩꯁꯥ ꯈꯖꯤꯛꯇꯪ ꯍꯦꯜꯂꯛꯀꯅꯤ ꯍꯥꯏꯕꯗꯤ ꯗꯤꯁꯄ꯭ꯂꯦ ꯑꯗꯨ ꯃꯃꯜ ꯂꯨꯄꯥ ꯂꯤꯁꯤꯡ ꯇꯔꯦꯠ ꯅꯤꯄꯥꯜ ꯑꯗꯨꯃꯥꯏꯅ ꯂꯩꯕꯅꯦꯕꯀꯣ ꯑ ꯑꯥ ꯁꯥꯔꯕꯤꯁꯤꯡ ꯆꯥꯔ꯭ꯖꯇꯤ ꯌꯥꯝꯗꯦꯗ ꯂꯨꯄꯥ ꯆꯥꯃꯉꯥ ꯈꯛꯇꯅꯤ

ꯑꯥ ꯈꯔ ꯇꯞꯄꯕ꯭ꯔꯣ ꯁꯤꯖꯤꯟꯅꯕꯗ ꯑꯣ ꯑꯣ ꯑꯗꯨ ꯑꯥ ꯍꯥꯞꯄꯕꯨꯗꯤ ꯌꯥꯏ ꯑꯗꯣ ꯍꯥꯔ꯭ꯗ ꯗꯤꯛꯁ ꯅꯨꯡ ꯖꯤꯕꯤ ꯀꯌꯥ ꯑꯣꯏꯈꯤꯕꯒꯦ ꯍꯥꯏꯕꯗꯤ ꯁꯣꯐꯋꯦꯌꯥꯔ ꯃꯌꯥꯝ ꯍꯥꯞꯆꯤꯜꯂꯛꯄꯗꯁꯨ ꯂꯨꯝꯕ ꯌꯥꯎꯋꯦꯕꯀꯣ ꯑꯣꯀꯦ ꯑꯗꯨ ꯑꯣꯏꯔꯒꯗꯤ ꯑꯥ ꯂꯣꯏꯅ ꯍꯥꯞꯄ ꯌꯥꯒꯅꯤ ꯑꯗꯨ ꯑꯣꯏꯔꯒꯗꯤ ꯅꯠꯇ꯭ꯔꯒꯗꯤ ꯁꯣꯐꯋꯦꯌꯥꯔ ꯍꯥꯞꯆꯟꯕꯗ ꯁꯤꯁꯇꯦꯝ ꯍꯦꯟꯅ ꯂꯨꯝꯕꯁꯨ ꯌꯥꯎꯋꯦꯕꯀꯣ ꯑꯥ ꯑꯣ ꯑꯣ ꯑꯩ ꯑꯗꯨꯝ ꯁꯤꯜꯂꯒꯦꯅꯦ ꯑꯗꯨꯗꯤ

ꯀꯔꯤ ꯀꯔꯤ ꯑꯋꯥꯠ ꯑꯄꯥꯗꯨ ꯂꯣꯏꯅ ꯍꯥꯞꯄꯁꯦ ꯌꯥꯅꯤ ꯌꯥꯅꯤ ꯄꯥꯎ ꯑꯗꯨꯝ ꯐꯥꯎꯅꯔꯒ ꯅꯝꯕꯔ ꯅꯨꯡ ꯂꯧꯅꯔꯒ ꯂꯣꯏꯕꯒ ꯑꯗꯨꯝ ꯐꯣꯟ ꯇꯧꯖꯔꯛꯀꯦ ꯑꯌꯨꯛ ꯄꯨꯡ ꯃꯥꯄꯜꯗꯒꯤꯅ ꯑꯗꯨꯝ ꯍꯥꯡꯉꯦ ꯑꯗꯨꯒ ꯅꯨꯡꯗꯥꯡ ꯄꯨꯡ ꯇꯔꯨꯛ ꯇꯔꯦꯠ ꯐꯥꯎꯕ ꯑꯗꯨꯝ ꯍꯥꯡꯉꯦ ꯑꯗꯨꯝ ꯌꯥꯅꯤ ꯑꯗꯨꯕꯨꯗꯤ ꯍꯣꯏ ꯍꯣꯏ ꯌꯥꯝ ꯊꯨꯅ ꯑꯗꯨꯝ ꯐꯖꯅ ꯁꯦꯝꯃꯛꯑꯒꯦ ꯑꯗꯨꯝ ꯄꯨꯈꯠꯄꯤꯔꯛꯑꯣ ꯑꯗꯨꯒ ꯌꯦꯡꯉꯒ ꯑꯗꯨꯒ ꯄꯩꯁꯥꯗꯨꯁꯨ ꯀꯌꯥ ꯇꯥꯕ ꯈꯣꯠꯄ ꯑꯗꯨꯝ ꯍꯥꯏꯔꯛꯑꯒꯦ ꯐꯣꯟ ꯇꯧꯔꯒ ꯍꯣꯏ ꯍꯣꯏ ꯌꯥꯝ ꯅꯨꯡꯉꯥꯏꯖꯔꯦ